ꯅꯥꯎꯕ ꯅꯪꯒꯤ ꯒꯥꯔꯤꯗꯣ ꯕꯖꯥꯔ ꯐꯥꯎꯗꯪ ꯆꯠꯁꯤ ꯃꯤ ꯑꯈꯣꯏ ꯃꯤ ꯃꯔꯤ ꯆꯠꯀꯗꯧꯕꯅꯤ ꯃꯤ ꯃꯔꯤ ꯆꯠꯂꯒꯅ ꯂꯨꯄꯥ ꯀꯌꯥ ꯂꯧꯒꯗꯣꯏꯅꯣ ꯃꯤ ꯇꯔꯨꯛ ꯆꯠꯂꯒꯅ ꯂꯨꯄꯥ ꯀꯌꯥ ꯂꯧꯗꯣꯏꯅꯣ ꯊꯧꯕꯥꯜ ꯕꯖꯥꯔ ꯐꯥꯎꯇꯅꯤ ꯅꯪ ꯍꯪꯆꯤꯠꯇꯨ ꯁꯪꯒꯗ꯭ꯔꯥ ꯁꯪꯒꯗꯕ ꯑꯣꯏꯔꯗꯤ ꯑꯝꯇ ꯑꯩꯉꯣꯟꯗ ꯈꯪꯍꯟꯕꯤꯔꯛꯎ